ꯍꯜꯂꯣ ꯁꯤ ꯃꯅꯤꯄꯨꯔꯒꯤ ꯃꯤꯑꯣꯏ ꯅꯠꯇ꯭ꯔꯣ ꯑꯗꯨ ꯑꯩꯍꯥꯛ ꯃꯅꯤꯄꯨꯔꯤꯗ ꯅꯨꯃꯤꯠ ꯃꯉꯥ ꯇꯔꯥꯅꯤꯒꯤ ꯂꯥꯛꯄꯅꯦꯕ ꯃꯉꯥ ꯇꯔꯥꯅꯤ ꯂꯩꯒꯅꯦꯕ ꯃꯅꯤꯄꯨꯔꯁꯤꯗ

ꯈꯔ ꯈꯪꯅꯤꯡꯏ ꯃꯅꯤꯄꯨꯔꯤꯒꯤ ꯆꯤꯟꯖꯥꯛ ꯏꯔꯣꯟꯕ ꯑꯗꯩ ꯍꯋꯥꯏ ꯊꯣꯡꯕ ꯀꯣꯕꯤ ꯁꯤꯡꯖꯨ ꯁꯦꯝꯕ ꯁꯤ ꯈꯔꯁꯤꯒꯤ ꯃꯇꯥꯡꯗ ꯑꯩ ꯈꯪꯅꯤꯡꯕ ꯎꯝ ꯑꯥ ꯃꯥꯒꯤ ꯃꯆꯜꯁꯤꯡꯗꯣ

ꯑꯥ ꯑꯥ ꯏꯔꯣꯟꯕꯁꯦ ꯍꯥꯏꯕꯤꯌꯨ ꯍꯥꯏꯕꯤꯌꯨ ꯁꯤꯡꯖꯨꯒꯤ ꯃꯇꯥꯡꯗꯁꯨ ꯈꯔ ꯄꯟꯕꯤꯌꯨ ꯑꯥ

ꯑꯥ ꯑꯥ ꯑꯗꯣ ꯉꯁꯥꯏꯒꯤ ꯀꯩꯅꯣꯁꯦ ꯅꯣꯏ ꯃꯅꯤꯄꯨꯔꯒꯤ ꯉꯥꯔꯤꯁꯦ ꯁꯤ ꯏꯔꯣꯟꯕꯗꯁꯨ ꯁꯤꯡꯖꯨꯗꯁꯨ ꯑꯅꯤꯃꯛ ꯁꯤꯖꯤꯟꯅꯗꯣꯏꯔ ꯑꯣ

ꯑꯥ ꯑꯥ ꯑꯥ

ꯑꯣ ꯑꯗꯨ ꯉꯥ ꯊꯣꯡꯕꯒꯤ ꯃꯇꯥꯡꯗꯁꯨ ꯈꯔ ꯄꯟꯕꯤꯔꯛꯑꯣ ꯃꯅꯤꯄꯨꯔꯤꯒꯤ ꯉꯥ ꯊꯣꯡꯕꯁꯤ ꯌꯥꯝ ꯍꯥꯎꯏ ꯍꯥꯏꯌꯦ ꯑꯧ ꯑꯥ ꯑꯥ

ꯎꯝ

ꯑꯩꯁꯨ ꯑꯥ ꯑꯩꯁꯨ ꯈꯔ ꯆꯥꯈꯤꯕ ꯇꯥꯔꯦ ꯐꯔꯦ ꯐꯔꯦ ꯑꯗꯨꯗꯤ ꯑꯥ ꯐꯔꯦ ꯐꯔꯦ ꯑꯗꯨꯗꯤ ꯊꯝꯖꯔꯦ ꯐꯔꯦ ꯐꯔꯦ